ꯑꯩꯈꯣꯏꯒꯤ ꯏꯝꯐꯥꯜ ꯋꯦꯁꯀꯤ ꯆꯠꯊꯣꯛ ꯆꯠꯁꯤꯟꯒꯤ ꯃꯐꯝ ꯑꯃꯗꯒꯤ ꯃꯐꯝ ꯑꯃꯗ ꯆꯠꯊꯣꯛ ꯆꯠꯁꯤꯟꯒꯤ ꯄꯥꯝꯕꯩ ꯍꯥꯏꯔꯒꯗꯤ ꯑꯩꯈꯣꯏꯒꯤꯗꯤ ꯍꯤꯜ ꯀꯩꯅꯣ ꯚꯦꯂꯤ ꯑꯦꯔꯤꯌꯥ ꯑꯣꯏꯕꯅꯤꯅ ꯑꯣꯇꯣ ꯆꯦꯜꯂꯤ ꯑꯗꯒꯤ ꯀꯦꯞ ꯀꯥꯔ ꯆꯦꯜꯂꯤ ꯑꯗꯒꯤ ꯕꯁ ꯑꯗꯒꯤ ꯇꯥꯇꯥ ꯃꯦꯖꯤꯛ ꯑꯌꯥꯝꯕꯅ ꯑꯗꯨꯃꯛ ꯆꯦꯜꯂꯤ ꯑꯗꯨꯒ ꯔꯤꯛꯁꯣꯁꯨ ꯑꯗꯨꯝ ꯆꯦꯜꯂꯤ ꯑꯗꯨꯒ ꯃꯊꯛꯇꯒꯤ ꯆꯠꯊꯣꯛ ꯆꯠꯁꯤꯟꯒꯤ ꯑꯇꯣꯞꯄ ꯃꯐꯝ ꯑꯃꯗꯒꯤ ꯑꯇꯣꯞꯄ ꯃꯐꯝꯗ ꯆꯠꯊꯣꯛ ꯆꯠꯁꯤꯟ ꯍꯥꯏꯔꯒꯅ ꯑꯦꯔꯣꯄ꯭ꯂꯦꯟꯅ ꯇꯧꯏ ꯑꯗꯨꯒ ꯍꯦꯂꯤꯀꯣꯞꯇꯗ ꯆꯠꯊꯣꯛ ꯆꯠꯁꯤꯟꯗ ꯄ꯭ꯔꯣꯕ꯭ꯂꯦꯝ ꯂꯩꯕ ꯍꯥꯏ ꯇꯥꯔꯒꯗꯤ ꯃꯈꯥꯒꯤ ꯑꯩꯈꯣꯏꯒꯤ ꯕꯁꯀꯨꯝꯕ ꯃꯦꯖꯤꯛꯀꯨꯝꯕ ꯑꯣꯇꯣꯒꯨꯝꯕꯒꯤꯁꯤꯗ ꯄ꯭ꯔꯣꯕ꯭ꯂꯦꯝ ꯂꯩꯔꯛꯄ ꯍꯥꯏꯔꯒꯗꯤ ꯄꯦꯇ꯭ꯔꯣꯜ ꯐꯪꯗ꯭ꯔꯒꯗꯤ ꯄ꯭ꯔꯣꯕ꯭ꯔꯦꯝ ꯈꯔꯗꯤ ꯑꯗꯨꯝ ꯃꯥꯌꯣꯛꯅꯩ ꯑꯗꯨ ꯅꯠꯇꯕꯗꯗꯤ ꯊꯣꯏꯗꯣꯛꯅ ꯄ꯭ꯔꯣꯕ꯭ꯂꯦꯝ ꯂꯩꯇꯦ ꯆꯠꯊꯣꯛ ꯆꯠꯁꯤꯟꯒꯤ ꯄꯥꯝꯕꯩꯗ